ꯃꯅꯤꯄꯨꯔꯗ ꯈꯨꯟꯗꯥꯔꯤꯕ ꯐꯨꯔꯨꯞ ꯈꯨꯗꯤꯡꯃꯛ ꯃꯅꯤꯄꯨꯔꯤ ꯂꯣꯟ ꯑꯁꯤ ꯆꯠꯅꯩ ꯍꯥꯟꯅꯒꯤ ꯑꯔꯤꯕ ꯃꯩꯇꯩ ꯃꯌꯦꯛꯅ ꯑꯣꯏꯔꯝꯃꯦ ꯑꯗꯨꯕꯨ ꯃꯔꯛ ꯑꯃ ꯅꯤꯡꯊꯧ ꯅꯤꯡꯊꯧꯅ ꯄꯥꯜꯂꯛꯄ ꯃꯇꯝꯗ ꯑꯔꯤꯕ ꯕꯦꯡꯒꯣꯂꯤ ꯃꯌꯦꯛ ꯑꯃꯨꯛ ꯆꯠꯅꯔꯝꯃꯦ ꯑꯗꯨꯒ ꯍꯧꯖꯤꯛꯅ ꯑꯩꯈꯣꯏꯒꯤ ꯏꯔꯝꯗꯝꯒꯤ ꯂꯣꯟ ꯑꯁꯤꯕꯨ ꯃꯥꯡꯕ ꯌꯥꯗꯦ ꯃꯨꯠꯄ ꯌꯥꯗꯦ ꯍꯥꯏꯗꯨꯅ ꯑꯃꯨꯛ ꯑꯔꯤꯕ ꯂꯥꯏꯔꯤꯛꯁꯤꯡꯗꯒꯤ ꯂꯧꯊꯣꯛꯇꯨꯅ ꯃꯩꯇꯩ ꯃꯌꯦꯛ ꯑꯁꯤ ꯑꯃꯨꯛ ꯆꯠꯅꯍꯜꯂꯛꯂꯦ ꯆꯠꯅꯍꯜꯂꯕꯅꯤ ꯃꯩꯇꯩ ꯃꯌꯦꯛ ꯑꯁꯤꯕꯨ ꯑꯩꯈꯣꯏꯒꯤ ꯃꯅꯤꯄꯨꯔꯤ ꯂꯣꯟ ꯑꯁꯤꯕꯨ ꯑꯥꯏꯠ ꯁꯦꯗꯨꯜꯗ ꯆꯜꯂꯤ ꯍꯥꯏꯕꯗꯨ ꯍꯥꯏꯅꯤꯡꯉꯤ